ꯑꯥ ꯀꯅꯥ ꯑꯣꯏꯕꯤꯔꯕ꯭ꯔꯣ ꯑꯣ ꯑꯠꯆꯥ ꯑꯠꯆꯥ ꯆꯥ ꯑꯥ ꯑꯗꯨꯗꯤ ꯑꯩꯒꯤ ꯁ꯭ꯇꯣꯜꯗ ꯂꯥꯛꯄꯤꯔꯣ ꯑꯩꯒꯤ ꯁ꯭ꯇꯣꯜꯁꯦ ꯍꯧꯖꯤꯛ ꯍꯧꯖꯤ ꯆꯥꯟꯗꯦꯜ ꯕꯥꯖꯥꯔꯗ ꯂꯩꯔꯕ꯭ꯔꯣ ꯑꯥ ꯆꯥꯟꯗꯦꯜ ꯕꯥꯖꯥꯔꯗ ꯕꯖꯥꯔꯗ ꯂꯩꯔꯗꯤ ꯑꯗꯨꯗꯒꯤ ꯇ꯭ꯔꯥꯐꯤꯛ ꯄꯣꯏꯟ ꯑꯃ ꯂꯩꯕꯗꯣ ꯑꯗꯨ ꯃꯅꯥꯛꯇ ꯇ꯭ꯔꯦꯗꯤꯁꯟꯅꯦꯜꯒꯤ ꯁ꯭ꯇꯣꯜ ꯁ꯭ꯇꯣꯜ ꯑꯃ ꯂꯩꯕꯗꯣ ꯑꯗꯨꯗ ꯆꯪꯉꯣ ꯑꯗꯨꯒ ꯑꯗꯨ ꯆꯥꯟꯗꯦꯜꯗ ꯂꯥꯛꯄꯗꯤ ꯑꯍꯥꯟꯕ ꯑꯣꯏꯕꯤꯕ꯭ꯔꯣ ꯑꯣ ꯑꯠꯆꯥ ꯑꯩꯒꯤꯗ ꯂꯧꯋꯣ ꯑꯩꯒꯤꯗ ꯂꯧꯋꯣ ꯃꯤꯒꯤꯗ ꯂꯧꯔꯗꯤ ꯄꯩꯁꯥ ꯌꯥꯝ ꯇꯥꯡꯅ ꯌꯣꯟꯕ ꯑꯩꯗꯤ ꯑꯍꯥꯟꯕ ꯅꯪ ꯑꯍꯥꯟꯕ ꯂꯥꯛꯄꯅꯤꯅ ꯑꯩ ꯅꯪꯉꯣꯟꯗ ꯑꯣꯐꯔ ꯈꯔꯁꯨ ꯄꯤꯒꯦ ꯑꯁꯤꯁꯦ ꯇꯧꯕꯗꯤ ꯂꯤꯁꯤꯡ ꯃꯔꯤ ꯄꯤꯕ ꯂꯩꯌꯦ ꯑꯗꯨꯒ ꯂꯤꯁꯤꯡ ꯇꯔꯨꯛ ꯄꯤꯕ ꯂꯩꯌꯦ ꯑꯩꯈꯣꯏꯁꯦ ꯑꯥꯥꯏꯇꯦꯝꯁꯦ ꯃꯈꯟ ꯑꯅꯤꯈꯛ ꯊꯝꯃꯦ ꯑꯃꯅ ꯃꯔꯤ ꯄꯤꯕ ꯑꯃ ꯇꯔꯨꯛ ꯄꯤꯕ ꯑꯃ ꯍꯣꯏ ꯇꯥꯒꯦ ꯇꯥꯒꯦ ꯂꯥꯛꯑꯣ ꯂꯛꯑꯣ ꯇꯥꯕꯤꯒꯦ ꯗꯤꯁꯀꯥꯎꯟ ꯐꯖꯅ ꯇꯧꯒꯦ ꯑꯗꯣ ꯆꯥꯟꯗꯦꯜꯗꯤ ꯅꯨꯡꯉꯥꯏꯕ꯭ꯔꯣ ꯀꯔꯝ ꯇꯧꯕ꯭ꯔꯥ ꯑꯍꯥꯟꯕ ꯂꯥꯛꯄꯅꯤꯅ ꯑꯣ ꯑꯗꯨ ꯀꯔꯤ ꯀꯔꯤ ꯊꯕꯛꯀꯤ ꯑꯣꯏꯕꯒꯤ ꯂꯥꯛꯄ꯭ꯔꯣ ꯅꯠꯇ꯭ꯔꯒ ꯁꯤꯒꯤ ꯋꯦꯁ ꯀꯣꯠ ꯑꯥ ꯍꯣꯏ ꯍꯣꯏ ꯍꯣꯏ ꯑꯣ ꯑꯗꯨꯗꯤ ꯂꯥꯛꯄꯤꯔꯣ ꯍꯌꯦꯡꯗꯣꯀꯣ ꯍꯣꯔꯦꯟꯗꯣ ꯑꯩ ꯉꯥꯏꯔꯝꯒꯦ ꯑꯥ ꯑꯥ ꯐꯔꯦ ꯐꯔꯦ ꯎꯝ ꯍꯣꯏ ꯍꯣꯏ